ꯑꯩꯈꯣꯏꯒꯤ ꯃꯐꯝꯗ ꯂꯩꯕ ꯊꯕꯛ ꯀꯂꯥꯒꯤ ꯊꯕꯛꯁꯤꯡꯗ ꯑꯩꯈꯣꯏꯅ ꯑꯍꯥꯟꯕꯗ ꯑꯣꯏꯅ ꯄꯟꯖꯔꯕꯗ ꯁꯉꯥꯏ ꯐꯦꯁꯇꯤꯕꯦꯜ ꯍꯥꯏꯅ ꯑꯩꯈꯣꯏꯒꯤ ꯃꯅꯤꯄꯨꯔꯒꯤ ꯌꯥꯝꯅ ꯆꯥꯎꯕ ꯐꯦꯁꯇꯤꯕꯦꯜ ꯑꯝ ꯄꯥꯡꯊꯣꯛꯑꯦ ꯀꯨꯝꯍꯩ ꯑꯁꯤꯗ ꯃꯌꯥꯝ ꯂꯣꯏꯅꯃꯛ ꯁꯔꯨꯛ ꯌꯥꯕ ꯌꯥꯏ ꯃꯇꯝ ꯀꯨꯏꯅ ꯂꯥꯞꯅ ꯇꯨꯅꯗꯨꯅ ꯂꯩꯅꯈ꯭ꯔꯕ ꯃꯤꯑꯣꯏ ꯀꯌꯥꯁꯨ ꯊꯦꯡꯅꯅꯕ ꯀꯨꯝꯍꯩ ꯍꯥꯏꯕꯗꯨ ꯑꯣꯏ ꯑꯗꯨꯒꯤ ꯃꯊꯛꯇ ꯄꯣꯠ ꯆꯩ ꯀꯌꯥ ꯃꯌꯥꯝ ꯑꯃꯁꯨ ꯃꯅꯤꯄꯨꯔꯅ ꯄꯨꯊꯣꯛꯆꯕ ꯁꯥꯗꯨꯅ ꯏꯁꯥ ꯏꯁꯥꯒꯤ ꯑꯣꯏꯅ ꯍꯩꯖꯕ ꯀꯂꯥꯒꯤ ꯑꯣꯏꯕ ꯄꯣꯠ ꯆꯩꯁꯤꯡ ꯎꯠꯅꯕꯒꯤ ꯇꯥꯟꯖꯥ ꯑꯃ ꯄꯤ ꯃꯐꯝ ꯑꯁꯤꯗ ꯑꯗꯨꯒ ꯃꯊꯪꯗ ꯄꯟꯖꯔꯕꯗ ꯂꯥꯏ ꯍꯔꯥꯎꯕ ꯂꯥꯏ ꯍꯔꯥꯎꯕ ꯍꯥꯏꯕꯁꯤ ꯑꯩꯈꯣꯏꯒꯤ ꯅꯥꯠꯀꯤ ꯑꯣꯏꯕ ꯖꯥꯇꯤꯒꯤ ꯀꯜꯆꯔꯒꯤ ꯊꯧꯔꯥꯡ ꯀꯜꯆꯔꯒꯤ ꯊꯧꯗꯥꯡ ꯇꯥꯛꯄꯁꯤꯡꯒꯤ ꯖꯒꯣꯏ ꯀꯨꯝꯍꯩꯅꯆꯤꯡꯕ ꯂꯥꯏꯗ ꯔꯦꯁꯄꯦꯛ ꯇꯧꯕꯒꯤꯗꯃꯛꯇ ꯊꯧꯔꯥꯡ ꯀꯌꯥ ꯑꯃ ꯎꯠꯂꯤ ꯃꯁꯤꯗ ꯑꯉꯥꯡ ꯑꯍꯜ ꯈꯥꯏꯗꯅ ꯑꯩꯈꯣꯏ ꯃꯌꯥꯝ ꯄꯨꯟꯅ ꯆꯠꯇꯨꯅ ꯄꯣꯠ ꯆꯩ ꯂꯩꯕ ꯂꯥꯏꯗꯤ ꯀꯩ ꯀꯥ ꯁꯥꯕ ꯑꯉꯥꯡꯒꯤ ꯁꯥꯟꯅꯥꯄꯣꯠ ꯌꯣꯟꯕ ꯁꯤꯒꯨꯝꯕ ꯃꯌꯥꯝ ꯂꯥꯏ ꯍꯔꯥꯎꯕꯗꯒꯤ ꯆꯠꯇꯨꯅ ꯃꯌꯥꯝ ꯅꯨꯡꯗꯥꯡꯗ ꯄꯨꯟꯅ ꯁꯔꯨꯛ ꯌꯥꯃꯤꯟꯅꯩ ꯑꯗꯨꯒ ꯑꯃꯅ ꯊꯥꯕꯜ ꯆꯣꯡꯕ ꯌꯥꯎꯁꯪꯒꯤ ꯃꯇꯝꯗ ꯊꯥꯕꯜ ꯆꯣꯡꯕ ꯍꯥꯏꯅ ꯄꯥꯈꯪ ꯂꯩꯁꯥ ꯃꯌꯥꯝꯒꯤ ꯑꯣꯏꯕ ꯀꯨꯝꯍꯩ ꯑꯃ ꯂꯩ ꯃꯁꯤ ꯄꯨꯟ ꯃꯁꯤꯒꯤ ꯈꯨꯗꯣꯡꯆꯥꯕ ꯂꯧꯖꯗꯨꯅ ꯃꯌꯥꯝ ꯁꯥꯅꯤꯡꯕ ꯖꯒꯣꯏ ꯁꯥꯕꯁꯨ ꯌꯥꯏ ꯆꯥꯎ ꯌꯥꯎꯁꯪꯒꯤ ꯃꯇꯝꯗ ꯑꯗꯨꯒꯤ ꯃꯊꯛꯇ ꯊꯥꯕꯜ ꯆꯣꯡꯕ ꯍꯥꯏꯅ ꯑꯃꯒꯁꯨ ꯂꯩ ꯑꯗꯨꯒ ꯃꯦꯂꯥ ꯂꯥꯁꯇ ꯆꯍꯤ ꯆꯍꯤ ꯈꯨꯗꯤꯡꯒꯤ ꯃꯦꯂꯥ ꯑꯣꯏꯅ ꯇꯧꯏ ꯃꯁꯤꯗꯩꯁꯤꯗ ꯏꯁꯥꯒꯤ ꯍꯩꯖꯕ ꯁꯥꯟꯅꯄꯣꯠ ꯐꯤꯔꯣꯜ ꯂꯩꯕꯥꯛꯅ ꯁꯥꯕ ꯆꯐꯨ ꯑꯁꯤꯒꯨꯝꯕ ꯄꯣꯠꯂꯝ ꯀꯌꯥꯁꯤ ꯄꯨꯊꯣꯛꯄꯗ ꯑꯩꯈꯣꯏꯒꯤ ꯂꯩꯕꯥꯛꯀꯤ ꯑꯣꯏꯕ ꯄꯩꯁꯥꯒꯤ ꯏꯀꯣꯅꯣꯃꯤ ꯍꯦꯟꯒꯠꯅꯕꯗ ꯃꯇꯦꯡ ꯀꯌꯥ ꯄꯥꯡꯏ ꯍꯥꯏꯖꯅꯤꯡꯏ